ꯐ꯭ꯂꯤꯞꯀꯥꯔꯠꯇꯒꯤ ꯁꯤꯒꯤ ꯏꯟꯖꯦꯛꯁꯟꯁꯤ ꯑꯩꯅ ꯂꯧꯔꯛꯄꯅꯤ ꯑꯩꯅ ꯄꯥꯝꯃꯦꯅ ꯃꯃꯟꯗꯤ ꯂꯤꯁꯤꯡ ꯑꯍꯨꯝ ꯈꯔ ꯍꯦꯜꯂꯤ ꯑꯗꯣ ꯃꯥꯒꯤꯁꯦ ꯍꯞꯇꯥ ꯑꯃꯗꯤ ꯁꯨꯔꯦ ꯑꯩꯅ ꯁꯤꯖꯤꯟꯅꯕ ꯑꯗꯨꯒꯤ ꯃꯇꯨꯡꯗ ꯌꯥꯔꯛꯇ꯭ꯔꯦ ꯌꯥꯔꯛꯇꯕꯗꯒꯤ ꯃꯥꯏ ꯒ꯭ꯂꯥꯁ ꯑꯃ ꯀꯔꯤ ꯑꯣꯌꯥꯔ ꯑꯃ ꯇꯠꯂꯛꯏ ꯁꯝꯍꯜꯂꯤ ꯁꯦꯝꯃꯤ ꯏꯃꯨꯡ ꯃꯅꯨꯡꯒꯤ ꯃꯤꯁꯤꯡꯅꯁꯨ ꯁꯥꯎꯕꯅꯁꯨ ꯂꯣꯏꯔꯦ ꯀꯔꯤ ꯇꯧꯒꯗ꯭ꯔꯣꯃꯣ ꯈꯪꯗꯦ ꯃꯩꯁꯨ ꯑꯃꯨꯛ ꯁꯥꯒꯠꯄ ꯑꯃꯨꯛꯁꯨ ꯁꯠ ꯂꯥꯎꯅ ꯍꯟꯊꯕ ꯃꯥꯒꯤ ꯒꯔꯦꯟꯇꯁꯤꯁꯨ ꯆꯍꯤ ꯑꯅꯤꯅꯤ ꯍꯥꯏ ꯆꯨꯝꯃꯤꯕ꯭ꯔꯥ ꯆꯨꯝꯗꯕ꯭ꯔꯥ ꯑꯗꯨꯕꯨꯗꯤ ꯈꯪꯗ꯭ꯔꯦ ꯑꯩꯁꯨ ꯄꯥꯝꯗꯅ ꯂꯧꯕꯅꯤ ꯄꯩꯁꯥꯗꯨꯁꯨ ꯂꯤꯁꯤꯡ ꯑꯍꯨꯝꯗ ꯂꯧꯔꯛꯄꯅꯤ ꯑꯗꯣ ꯄꯥꯝꯃꯟꯗꯅ ꯃꯆꯨꯁꯤꯁꯨ ꯐꯖꯩꯌꯦꯅ ꯀꯂꯔꯁꯤꯁꯨ ꯄꯣꯠꯁꯨ ꯐꯔꯝꯒꯅꯤꯅ ꯃꯈꯣꯏꯅ ꯒꯔꯦꯟꯇꯤꯁꯨ ꯆꯍꯤ ꯑꯅꯤꯅꯤ ꯍꯥꯏꯕꯗꯨꯗ ꯑꯩꯁ ꯁꯤꯗꯤ ꯄꯥꯝꯃꯦ ꯁꯤꯗꯤ ꯂꯧꯔꯒꯦ ꯌꯨꯝꯗ ꯁꯤꯖꯤꯟꯅꯕ ꯐꯖꯅ ꯅꯨꯡꯉꯥꯏꯔꯅꯤ ꯁꯤꯗꯤ ꯆꯥꯛ ꯌꯦꯟꯁꯥꯡ ꯆꯥꯛ ꯌꯦꯟꯁꯥꯡ ꯊꯣꯡꯕꯀꯥꯟꯗ ꯑꯗꯨꯒ ꯌꯨꯝ ꯌꯧꯔꯒ ꯍꯞꯇꯥ ꯑꯃ ꯁꯤꯖꯤꯟꯅꯕꯗꯗꯤ ꯍꯞꯇꯥ ꯐꯥꯗ꯭ꯔꯤꯉꯩ ꯐꯖꯅ ꯅꯨꯡꯉꯥꯏꯔꯝꯃꯤ ꯑꯩꯁ ꯃꯣꯏꯁꯤꯇ ꯁꯤꯖꯤꯟꯅꯒꯗꯕꯅꯤ ꯀꯔꯤꯒꯤ ꯒ꯭ꯌꯥꯁ ꯂꯥꯡ ꯊꯣꯡꯕ ꯁꯤ ꯃꯩ ꯅꯨꯡ ꯁꯤꯖꯤꯟꯅꯕꯁꯨ ꯌꯥꯔꯦꯅ ꯑꯗꯨꯒꯤ ꯃꯇꯨꯡꯗ ꯏꯁꯤꯡ ꯍꯥꯟꯅ ꯁꯥꯒꯠꯂꯒ ꯏꯁꯤꯡ ꯁꯥꯒꯠꯍꯟꯕ ꯀꯥꯟꯗ ꯃꯁꯥꯅ ꯑꯗꯨꯝ ꯅꯣꯔꯃꯦꯟ ꯇꯞꯅ ꯇꯞꯅ ꯑꯗꯨꯝ ꯇꯞꯊꯔꯛꯄꯁꯤꯗ ꯑꯩꯅ ꯌꯦꯡꯍꯟꯕꯀꯥꯟꯗ ꯃꯅꯨꯡꯗ ꯑꯣꯌꯥꯔ ꯑꯃ ꯇꯠꯂꯝꯃꯦ ꯁꯝꯍꯜꯂꯦ ꯑꯗꯨꯒꯤ ꯃꯇꯨꯡꯗ ꯑꯃꯨꯛꯀ ꯃꯊꯪ ꯃꯊꯪ ꯃꯊꯪ ꯒ꯭ꯂꯥꯁ ꯑꯃ ꯀꯩꯀꯩꯅꯣ ꯏꯃꯥꯍꯣꯏꯅꯁꯨ ꯑꯁ ꯁꯤꯕꯨ ꯄꯣꯠꯅꯦꯅ ꯂꯩꯔꯣꯏꯗꯕꯅꯤ ꯑꯥꯗ ꯀꯥꯟꯗꯕ ꯄꯣꯠꯁꯤ ꯅꯪꯅ ꯂꯧꯁꯤꯜꯂꯛꯏꯁꯤ ꯀꯔꯤꯒꯤꯅꯣ ꯃꯊꯪꯗꯒꯤ ꯁꯤꯒꯤ ꯄꯣꯠꯁꯤ ꯂꯧꯔꯛꯀꯅꯨ ꯁꯤ ꯂꯧꯔꯛꯇꯣꯏ ꯑꯣꯏꯔꯒꯗꯤ ꯒ꯭ꯌꯥꯁ ꯑꯣꯏ ꯂꯧꯈꯤꯕꯅ ꯐꯩ ꯌꯥꯗꯕ ꯄꯣꯠꯁꯤ ꯃꯈꯣꯏꯅ ꯅꯈꯣꯏꯗ ꯒꯔꯦꯟꯇꯤ ꯆꯍꯤ ꯑꯅꯤ ꯂꯩ ꯍꯥꯏꯅ ꯍꯥꯏꯁꯤꯟꯕꯒꯤ ꯋꯥꯅꯤ ꯆꯤꯟ ꯊꯤꯔꯤꯅꯤ ꯑꯗꯨ ꯇꯧꯁꯤꯟꯅꯔꯤꯃꯤ ꯃꯊꯪꯗꯒꯤꯗꯤ ꯁꯤ ꯄꯣꯠꯁꯤ ꯂꯧꯔꯛꯀꯅꯨ ꯄꯥꯝꯃꯤ ꯍꯥꯏꯕ ꯄꯣꯠꯁꯦ ꯁꯨꯝꯕꯒꯤ ꯑꯦꯂꯦꯛꯇ꯭ꯔꯤꯛꯀꯤ ꯄꯣꯠꯁꯦ ꯂꯧꯗ꯭ꯔꯤꯉꯩꯗꯣ ꯌꯥꯗꯕ ꯊꯨꯅ ꯌꯥꯔꯛꯇꯕ ꯄꯣꯠꯅꯤ ꯃꯈꯣꯏꯗꯤ ꯆꯍꯤ ꯑꯅꯤ ꯍꯥꯏꯔꯛꯀꯅꯤ ꯇꯧꯁꯤꯟꯅꯔꯤ ꯄꯣꯠꯇꯅꯤ ꯑꯗꯨꯗꯣ